ꯑꯩꯈꯣꯏꯒꯤ ꯈꯨꯡꯒꯪꯗ ꯆꯠꯊꯔꯤꯕ ꯀꯔꯕꯥꯔꯁꯤꯡ ꯍꯥꯏꯔꯒꯗꯤ ꯑꯗꯨꯝ ꯗꯨꯀꯥꯟ ꯒ꯭ꯔꯣꯁꯔꯤ ꯗꯨꯀꯥꯟ ꯐꯝꯕ ꯑꯗꯨꯗꯒꯤ ꯐꯤꯔꯣꯜ ꯌꯣꯟꯕ ꯐꯥꯁ ꯐꯨꯗ ꯑꯗꯨꯗꯒꯤ ꯅꯦꯠꯀꯤ ꯑꯣꯏꯕ ꯊꯕꯛ ꯇꯧꯕꯒꯨꯝꯕ ꯑꯗꯒꯤ ꯕꯦꯡꯒꯤ ꯑꯣꯏꯕ ꯗꯨꯀꯥꯟꯁꯤꯡ ꯀꯌꯥ ꯑꯃ ꯂꯩꯔꯤꯁꯦ ꯇꯣꯉꯥꯟ ꯇꯣꯉꯥꯟꯕ ꯕꯦꯡ ꯑꯩꯈꯣꯏꯅ ꯑꯦꯀꯥꯎꯟ ꯍꯥꯡꯅꯤꯡꯕ ꯂꯩꯔꯒꯁꯨ ꯕꯦꯡ ꯑꯦꯀꯥꯎꯟ ꯍꯥꯡꯕꯒꯤ ꯐꯦꯁꯤꯂꯤꯇꯤ ꯄꯤꯕ ꯗꯨꯀꯥꯟ ꯑꯗꯨꯒ ꯑꯇꯩ ꯑꯇꯩ ꯗꯨꯀꯥꯟ ꯀꯌꯥ ꯑꯃꯁꯨ ꯀꯔꯕꯥꯔ ꯀꯌꯥ ꯑꯃ ꯆꯠꯊꯔꯤꯁꯤꯗ ꯉꯥꯔꯤꯒꯤ ꯒꯣꯗꯥꯎꯟ ꯍꯥꯡꯕ ꯑꯗꯨꯗꯒꯤ ꯒꯣꯗꯥꯎꯟ ꯑꯇꯣꯞ ꯑꯇꯣꯞꯄ ꯃꯈꯜꯒꯤ ꯒꯣꯗꯥꯎꯟꯁꯤꯡ ꯍꯥꯡꯕ ꯗꯨꯀꯥꯟꯁꯨ ꯀꯌꯥ ꯑꯃ ꯂꯩ ꯃꯁꯤꯗ ꯑꯩꯈꯣꯏ ꯈꯨꯡꯒꯪꯗ ꯑꯅꯝꯕꯅ ꯀꯥ ꯍꯦꯟꯅ ꯃꯃꯤꯡ ꯆꯠꯄ ꯀꯔꯕꯥꯔ ꯍꯥꯏꯔꯒꯗꯤ ꯉꯥꯔꯤꯒꯤꯁꯦ ꯉꯥꯔꯤꯒꯤꯁꯦ ꯑꯁꯤꯗꯤ ꯀꯔꯕꯥꯔ ꯃꯃꯤꯡ ꯌꯥꯝ ꯆꯠꯂꯦꯕꯀꯣ ꯉꯥꯔꯤꯒꯤꯁꯤꯗꯤ ꯍꯥꯏꯗꯤ ꯈꯨꯟ ꯈꯨꯟ ꯑꯇꯣꯞꯄꯗ ꯊꯥꯕ ꯑꯗꯨꯗꯒꯤ ꯃꯄꯥꯜꯂꯝꯗꯕꯨꯛ ꯊꯥꯕ ꯌꯥꯎꯋꯤ ꯉꯥꯔꯤꯒꯤ ꯀꯔꯕꯥꯔꯁꯤꯗꯤ ꯑꯗꯨꯅ ꯉꯥꯔꯤꯒꯤꯁꯤꯝꯗꯤ ꯃꯃꯤꯡ ꯐꯖꯅ ꯆꯠꯂꯤ ꯑꯗꯨꯒ ꯄ꯭ꯔꯣꯐꯤꯠꯁꯨ ꯑꯗꯨꯛꯀꯤ ꯃꯇꯤꯛ ꯌꯥꯝꯅ ꯐꯪꯉꯤ ꯑꯗꯨꯒ ꯃꯊꯪꯗ ꯃꯃꯤꯡ ꯆꯠꯄ ꯍꯥꯏꯔꯒꯗꯤ ꯐꯤꯔꯣꯜ ꯌꯣꯟꯕ ꯒꯨꯝꯕ ꯑꯁꯤꯁꯤꯁꯨ ꯑꯅꯝꯕꯅ ꯄꯥꯝꯅ ꯂꯩ ꯍꯥꯏꯗꯤ ꯈꯨꯟꯁꯤ ꯃꯤ ꯌꯥꯝꯂꯕꯅꯤꯅ ꯐꯤꯔꯣꯜꯒꯨꯝꯕ ꯀꯩꯀꯩꯁꯦ ꯗꯔꯀꯥꯔ ꯌꯥꯝ ꯂꯩꯌꯦꯕꯀꯣ ꯐꯤꯔꯣꯜ ꯑꯅꯧꯕ ꯑꯉꯥꯡꯁꯤꯡ ꯄꯣꯛꯂꯛꯄ ꯈꯣꯠꯄ ꯑꯗꯨꯗꯒꯤ ꯑꯅꯧꯕ ꯃꯤꯁꯦ ꯑꯗꯨꯝ ꯀꯨꯏꯔ ꯀꯨꯏꯔ ꯌꯥꯝꯈꯠꯂꯛꯄꯅꯤꯅ ꯐꯤꯔꯣꯜꯒꯨꯝꯕ ꯀꯩꯀꯩ ꯑꯁꯤꯁꯨ ꯌꯥꯝꯅ ꯀꯩꯅꯣ ꯑꯣꯏ ꯀꯔꯕꯥꯔꯁꯦ ꯍꯥꯏꯗꯤ ꯃꯥꯡꯖꯤꯟ ꯊꯥꯕ ꯀꯔꯕꯥꯔ ꯑꯣꯏꯌꯦꯕ ꯐꯤꯔꯣꯜ ꯌꯣꯟꯕ ꯈꯣꯠꯄꯁꯤꯁꯨ ꯐꯤꯔꯣꯜ ꯌꯣꯟꯕꯁꯨ ꯌꯥꯝꯅ ꯂꯩꯇꯦ ꯑꯗꯨꯅ ꯗꯨꯀꯥꯟ ꯈꯔ ꯑꯃꯗꯤ ꯌꯥꯝ ꯀꯔꯕꯥꯔ ꯌꯥꯝ ꯆꯥꯎꯅ ꯇꯧꯕ ꯌꯥꯝ ꯌꯥꯎꯋꯤ ꯑꯗꯨꯒ ꯃꯣꯏꯒꯤ ꯑꯣꯏꯕ ꯑꯣꯟꯂꯥꯏꯟ ꯁꯣꯞꯄꯤꯡꯒꯁꯨ ꯌꯥꯝ ꯊꯝꯃꯤ ꯑꯗꯨꯒ ꯃꯊꯪꯗ ꯍꯥꯏꯔꯒꯗꯤ ꯐꯥꯁ ꯐꯨꯗꯀꯨꯝꯕ ꯐꯝꯕꯁꯦ ꯑꯁꯤꯁꯨ ꯑꯇꯣꯞ ꯑꯇꯣꯞꯄ ꯂꯝꯗꯒꯤ ꯃꯤ ꯀꯌꯥ ꯑꯃ ꯂꯥꯛꯇꯨꯅ ꯍꯥꯏꯗꯤ ꯆꯥꯛ ꯀꯩꯅꯣ ꯇꯧꯔꯦꯕꯀꯣ ꯌꯥꯝ ꯁꯤꯠꯄ ꯑꯣꯏ ꯃꯣꯏꯒꯤ ꯐꯥꯁ ꯐꯨꯗꯁꯤꯡꯗꯨꯁꯨ ꯑꯗꯨꯒ ꯑꯩꯈꯣꯏꯒꯤ ꯀꯔꯕꯥꯔꯁꯤꯡꯗ ꯍꯥꯏꯔꯒꯗꯤ ꯒꯥꯔꯗꯦꯟꯒꯨꯝꯕ ꯍꯥꯡꯉꯒ ꯄꯩꯁꯥ ꯇꯥꯟꯕ ꯈꯣꯠꯄꯁꯦ ꯑꯁꯤꯁꯨ ꯌꯥꯝ ꯇꯧꯋꯤ ꯒꯥꯔꯗꯦꯟ ꯃꯤ ꯌꯥꯝ ꯆꯪꯉꯤ ꯑꯗꯨ ꯌꯥꯝ ꯆꯥꯎꯅꯁꯨ ꯑꯩꯈꯣꯏ ꯒꯥꯔꯗꯦꯟꯗꯨ ꯑꯗꯨꯒ ꯃꯊꯪꯗꯅ ꯀꯔꯕꯥꯔ ꯍꯥꯏꯔꯒꯗꯤ ꯒ꯭ꯔꯣꯁꯔꯤꯒꯤ ꯗꯨꯀꯥꯟ ꯐꯝꯕꯁꯦ ꯍꯣꯏ ꯒ꯭ꯔꯣꯁꯔꯤꯒꯤ ꯗꯨꯀꯥꯟꯁꯤ ꯀꯥ ꯍꯦꯟꯅ ꯁꯤꯠꯂꯨꯕꯕꯨꯗꯤ ꯅꯠꯇꯦ ꯑꯗꯨꯕꯨ ꯌꯥꯝ ꯆꯥꯎꯅ ꯄꯣꯠ ꯁꯨꯅ ꯊꯝꯕꯁꯤꯡ ꯃꯤꯅꯗꯤ ꯌꯥꯝ ꯄꯥꯝꯅꯩ ꯑꯗꯨꯒ ꯄꯣꯠꯁꯦ ꯅꯣꯡꯃꯗ ꯆꯪꯗꯕ ꯌꯥꯗꯕ ꯄꯣꯠ ꯒ꯭ꯔꯣꯁꯔꯤꯒꯤꯁꯤꯗꯤ ꯅꯣꯡꯃꯗ ꯆꯪꯗꯕ ꯌꯥꯗꯕ ꯄꯣꯠ ꯉꯥꯛꯇꯅꯦꯕ ꯒ꯭ꯔꯣꯁꯔꯤꯒꯤ ꯗꯨꯀꯥꯟꯁꯤꯡꯁꯤꯗꯤ ꯍꯥꯏꯗꯤ ꯏꯃꯨꯡ ꯑꯝꯗ ꯅꯨꯡꯇꯤꯒꯤ ꯆꯥꯛ ꯏꯟꯖꯥꯡ ꯊꯣꯡꯕꯀꯥꯟꯗ ꯑꯗꯨꯝ ꯆꯪꯗꯕ ꯌꯥꯗ꯭ꯔꯕ ꯄꯣꯠꯁꯤꯡꯅꯤ ꯒ꯭ꯔꯣꯁꯔꯤꯒꯤ ꯗꯨꯀꯥꯟ ꯍꯥꯏꯗꯤ ꯑꯂꯨꯒꯨꯝꯕ ꯑꯗꯒꯤ ꯄꯣꯠ ꯑꯇꯩ ꯀꯌꯥ ꯑꯃ ꯂꯩꯔꯤ ꯊꯨꯝ ꯊꯥꯎ ꯇꯤꯜꯍꯧ ꯆꯅꯝꯅꯆꯤꯡꯕ ꯀꯌꯥ ꯒ꯭ꯔꯣꯁꯔꯤꯒꯤ ꯗꯨꯀꯥꯟ ꯍꯥꯏꯕꯗꯤ ꯃꯔꯥꯡ ꯀꯥꯏꯅꯕꯨꯗꯤ ꯒ꯭ꯔꯣꯁꯔꯤꯒꯤ ꯗꯨꯀꯥꯟꯁꯤ ꯑꯗꯨ ꯄꯣꯠꯁꯤ ꯑꯗꯨꯝ ꯃꯣꯏꯁꯨ ꯑꯗꯨꯝ ꯆꯥꯎꯊꯣꯛꯄ ꯌꯥꯕ ꯀꯔꯕꯥꯔꯅꯤ ꯒ꯭ꯔꯣꯁꯔꯤꯒꯤ ꯗꯨꯀꯥꯟꯁꯤꯁꯨ ꯑꯗꯨꯒ

ꯁꯤꯗ ꯂꯣꯏꯁꯤꯟ